ꯑꯩꯈꯣꯏꯅ ꯄꯥꯝꯕꯤꯁꯤꯡ ꯊꯥꯕꯁꯦ ꯈꯥꯃꯦꯟ ꯑꯁꯤꯟꯕ ꯊꯥꯏꯌꯦ ꯈꯥꯃꯦꯟ ꯑꯈꯥꯕ ꯊꯥꯏ ꯑꯗꯨꯒ ꯎꯃꯣꯔꯣꯛ ꯊꯥꯏ ꯑꯗꯨꯒ ꯀꯣꯕꯤ ꯍꯪꯒꯥꯝ ꯑꯗꯨꯒꯨꯝꯕ ꯊꯥꯏꯌꯦ ꯑꯗꯨꯒ ꯑꯩꯈꯣꯏꯅ ꯄꯥꯝꯕꯤ ꯃꯔꯤ ꯆꯠꯄ ꯄꯥꯝꯕꯤꯁꯤꯡ ꯊꯥꯕꯁꯤ ꯃꯥꯏꯔꯦꯟ ꯑꯗꯨꯒ ꯊꯕꯤ ꯑꯗꯨꯒ ꯈꯣꯡꯗ꯭ꯔꯨꯝ ꯑꯗꯨꯒ ꯈꯥꯃꯦꯟ ꯑꯈꯥꯕ ꯑꯗꯨꯒ ꯀꯔꯤ ꯀꯔꯤ ꯑꯗꯨꯝ ꯊꯥꯏꯌꯦ ꯑꯩꯈꯣꯏꯅ ꯏꯪꯈꯣꯜꯗ ꯊꯥꯕꯁꯦ ꯑꯗꯨꯅ ꯄꯦꯁꯟ ꯐ꯭ꯔꯨꯠ ꯍꯥꯏꯕꯗꯣ ꯁꯤꯇꯥꯕꯣꯜ ꯍꯥꯏꯕꯗꯣ ꯑꯗꯨꯁꯨ ꯊꯥꯏꯌꯦ ꯑꯗꯨꯒ ꯄꯥꯝꯕꯤꯗꯣ ꯍꯩꯅꯧꯒꯨꯝꯕ ꯑꯗꯨꯒ ꯂꯐꯣꯏꯒꯨꯝꯕ ꯑꯗꯨꯁꯨ ꯊꯥꯏꯌꯦ ꯑꯗꯨ ꯍꯋꯥꯏꯁꯨ ꯊꯥꯏꯌꯦ ꯍꯧꯋꯦ ꯍꯋꯥꯏ ꯅꯥꯀꯟꯗ ꯍꯧꯋꯦ ꯍꯥꯏꯕꯗꯣ ꯑꯗꯣ ꯄꯥꯝꯕꯤ ꯄꯥꯝꯕꯤꯒꯤꯁꯨ ꯂꯩꯌꯦ ꯑꯗꯨꯒ ꯃꯥꯏꯔꯦꯟ ꯑꯆꯠꯄꯁꯨ ꯂꯩꯌꯦ ꯑꯗꯨꯒꯨꯝꯕ ꯊꯥꯔꯒ ꯑꯩꯈꯣꯏꯅ ꯑꯗꯨꯝ ꯃꯇꯝ ꯃꯇꯝꯗꯒꯤ ꯑꯗꯨꯝ ꯁꯤꯖꯟ ꯁꯤꯖꯟ ꯃꯇꯝ ꯃꯁꯥ ꯃꯁꯥꯒꯤ ꯃꯇꯝꯗ ꯊꯥꯔꯒ ꯑꯗꯨꯝ ꯂꯩꯕꯅꯦ ꯑꯗꯨꯝ ꯊꯥꯔꯒ ꯏꯪꯈꯣꯜꯗꯣ ꯑꯗꯨꯝ ꯁꯦꯝꯃꯦ